ꯚꯥꯔꯠꯇ ꯃꯃꯤꯡ ꯆꯠꯂꯕ ꯖꯒꯣꯏꯒꯤ ꯃꯑꯣꯡ ꯃꯇꯧ ꯈꯔ ꯑꯗꯨꯗꯤ ꯚꯥꯔꯠꯇꯅꯇꯤꯌꯝ ꯍꯥꯏꯔꯤꯕ ꯖꯒꯣꯏ ꯃꯈꯜ ꯑꯁꯤ ꯇꯥꯃꯤꯜ ꯅꯥꯗꯨꯒꯤ ꯃꯤꯑꯣꯏꯁꯤꯡꯅ ꯄꯥꯝꯅ ꯁꯥꯅꯕ ꯖꯒꯣꯏ ꯃꯈꯜ ꯑꯃꯅꯤ ꯀꯊꯛ ꯍꯥꯏꯔꯤꯕ ꯑꯁꯤꯅ ꯅ꯭ꯣꯔꯠ ꯏꯟꯗꯤꯌꯥꯗ ꯂꯩꯕ ꯃꯤꯑꯣꯏꯁꯤꯡꯅ ꯌꯥꯝꯅ ꯄꯥꯝꯅ ꯁꯥꯅꯕ ꯖꯒꯣꯏ ꯃꯈꯜ ꯑꯃꯅꯤ ꯀꯊꯥ ꯀꯥꯂꯤ ꯍꯥꯏꯔꯤꯕ ꯑꯁꯤꯅ ꯀꯦꯔꯦꯂꯥꯒꯤ ꯃꯤꯑꯣꯏꯁꯤꯡꯅ ꯁꯥꯅꯕ ꯖꯒꯣꯏꯅꯤ ꯑꯣꯗꯤꯁꯤ ꯍꯥꯏꯔꯤꯕ ꯖꯒꯣꯏ ꯑꯁꯤꯅ ꯑꯣꯗꯤꯁꯥꯗ ꯂꯩꯕ ꯃꯤꯑꯣꯏꯁꯤꯡꯅ ꯁꯥꯅꯕ ꯖꯒꯣꯏꯅꯤ ꯀꯨꯆꯤꯄꯨꯗꯤ ꯍꯥꯏꯔꯤꯕ ꯖꯒꯣꯏ ꯃꯈꯜ ꯑꯁꯤꯅ ꯑꯟꯗ꯭ꯔ ꯄ꯭ꯔꯗꯦꯁ ꯍꯥꯏꯔꯤꯕ ꯂꯝ ꯑꯁꯤꯗ ꯂꯩꯕ ꯃꯤꯑꯣꯏꯁꯤꯡꯒꯤꯅꯤ ꯑꯃꯗꯤ ꯃꯅꯤꯄꯨꯔꯤ ꯍꯥꯏꯔꯤꯕ ꯑꯁꯤꯅ ꯃꯅꯤꯄꯨꯔꯗ ꯂꯩꯕ ꯃꯤꯑꯣꯏꯁꯤꯡꯅ ꯌꯥꯝꯅ ꯄꯥꯝꯅ ꯁꯥꯅꯕ ꯖꯒꯣꯏ ꯃꯈꯜ ꯑꯃꯅꯤ ꯍꯥꯏꯔꯤꯕ ꯇꯣꯉꯥꯟ ꯇꯣꯉꯥꯟꯕ ꯃꯑꯣꯡ ꯃꯇꯧꯒꯤ ꯑꯣꯏꯕ ꯖꯒꯣꯏ ꯃꯈꯜꯁꯤꯡ ꯑꯁꯤ ꯌꯦꯡꯂꯨꯔꯒ ꯏꯟꯗꯤꯌꯥ ꯍꯥꯏꯔꯤꯕ ꯂꯝꯗꯝ ꯑꯁꯦ ꯔꯤꯁ ꯀꯜꯆꯔꯦꯜ ꯍꯦꯔꯤꯇꯦꯖ ꯑꯣꯏ ꯍꯥꯏꯗꯨꯅ ꯂꯧꯏ ꯑꯃꯗꯤ ꯇꯣꯡꯉꯥꯟ ꯇꯣꯡꯉꯥꯟꯕ ꯗꯥꯟꯁ ꯃꯈꯜ ꯑꯁꯤꯅ ꯃꯔꯝ ꯑꯣꯏꯔꯒ ꯃ꯭ꯌꯨꯖꯤꯀꯦꯜ ꯏꯟꯇ꯭ꯔꯨꯃꯦꯟ ꯇꯣꯉꯥꯟ ꯇꯣꯉꯥꯟꯕ ꯈꯨꯠꯁꯨ ꯈꯨꯂꯥꯏ ꯁꯤꯖꯟꯅꯩ ꯑꯃꯗꯤ ꯑꯩꯈꯣꯏꯅ ꯌꯦꯡꯕ ꯃꯇꯝꯗ ꯌꯥꯝꯅ ꯐꯖꯕ ꯃ꯭ꯌꯨꯖꯤꯛꯀ ꯖꯒꯣꯏꯒ ꯇꯥꯟꯊꯥ ꯆꯥꯅ ꯇꯥꯕ ꯍꯥꯏꯕꯗꯨꯁꯨ ꯑꯣꯏ ꯑꯃꯗꯤ ꯑꯩꯅ ꯑꯩꯒꯤ ꯑꯣꯏꯅ ꯈ꯭ꯋꯥꯏꯗꯒꯤ ꯄꯥꯝꯕ ꯗꯥꯟꯁꯔ ꯑꯃ ꯍꯥꯏꯔꯒꯗꯤ ꯅꯨꯔꯥ ꯐꯇꯦꯍꯤ ꯑꯁꯤꯅꯤ ꯃꯍꯥꯛ ꯑꯁꯤ ꯗꯥꯟꯁꯀꯤ ꯑꯣꯏꯅꯗꯤ ꯌꯥꯝꯅ ꯃꯃꯤꯡ ꯆꯠꯄ ꯑꯃꯗꯤ ꯌꯥꯝꯅ ꯊꯣꯏꯗꯣꯛ ꯍꯦꯟꯗꯣꯛꯅ ꯃꯌꯥꯝꯅ ꯄꯥꯝꯅꯕ ꯗꯥꯟꯁꯔ ꯑꯃꯁꯨ ꯑꯣꯏ ꯃꯍꯥꯛ ꯑꯁꯦ ꯗꯥꯟꯁꯀꯤ ꯐꯤꯜꯗꯗꯤ ꯇꯣꯞ ꯀ꯭ꯂꯥꯁꯇ ꯂꯩ ꯃꯍꯥꯛꯅ ꯗꯥꯟꯁ ꯇꯧꯊꯣꯔꯛꯄ ꯃꯇꯝꯗ ꯃꯍꯥꯛꯀꯤ ꯈꯣꯡꯊꯥꯡ ꯑꯃꯗꯤ ꯏꯁꯩꯒ ꯇꯥꯟꯊꯥ ꯆꯥꯅ ꯃꯍꯥꯛꯅ ꯗꯥꯟꯁ ꯇꯧꯏ ꯑꯃꯗꯤ ꯃꯍꯥꯛꯀꯤ ꯃꯍꯥꯛꯅ ꯗꯥꯟꯁ ꯇꯧꯕ ꯃꯇꯝꯗ ꯃꯤꯑꯣꯏ ꯀꯌꯥꯒꯤ ꯊꯃꯣꯏꯕꯨ ꯖꯣꯏ ꯇꯧꯏ ꯑꯃꯗꯤ ꯑꯩꯒꯤ ꯊꯃꯣꯏꯕꯨꯁꯨ ꯖꯣꯏ ꯇꯧꯏ ꯃꯍꯥꯛꯀꯤ ꯗꯥꯟꯁ ꯑꯗꯨ ꯌꯦꯡꯂꯨꯔꯕ ꯃꯇꯨꯡꯗ